ꯍꯦꯜꯂꯣ ꯌꯥꯅꯤ ꯍꯥꯏꯕꯤꯌꯣ ꯒꯨꯗ ꯏꯚꯅꯤꯡ ꯌꯥꯅꯤ ꯁꯉꯥꯏ ꯐꯦꯁꯇꯤꯚꯦꯜꯁꯤꯒꯤ ꯃꯔꯝꯗ ꯍꯥꯟꯅ ꯈꯤꯇꯪ ꯍꯥꯏꯖꯔꯛꯀꯦꯀꯣ ꯁꯉꯥꯏꯁꯦ ꯑꯩꯈꯣꯏ ꯃꯅꯤꯄꯨꯔꯒꯤ ꯁ꯭ꯇꯦꯠ ꯑꯅꯤꯃꯦꯜꯅꯤ ꯑꯗꯣ ꯃꯥꯁꯦ ꯈꯤꯇꯪ ꯑꯩꯈꯣꯏꯒꯤ ꯁ꯭ꯇꯦꯠ ꯑꯅꯤꯃꯜꯁꯨ ꯑꯣꯏꯕ ꯑꯗꯨꯒ ꯈꯤꯇꯪ ꯇꯥꯡꯅꯁꯨ ꯐꯪꯕꯒꯤ ꯍꯥꯏꯗꯤ ꯃꯌꯥꯝꯗ ꯈꯪꯍꯟꯅꯕ ꯋꯥꯔꯜꯁꯤꯗ ꯃꯁꯛ ꯈꯪꯍꯟꯅꯕꯒꯤꯗꯃꯛꯇ ꯄꯥꯡꯊꯣꯛꯄ ꯐꯦꯁꯇꯤꯕꯦꯜ ꯑꯃꯅꯦ ꯁꯉꯥꯏ ꯐꯦꯁꯇꯤꯚꯦꯜꯁꯦ ꯑꯗꯨꯗꯨꯒ ꯁꯉꯥꯏ ꯐꯦꯁꯇꯤꯚꯦꯜꯁꯤꯗ ꯀꯩ ꯀꯩ ꯇꯧꯒꯦ ꯍꯥꯏꯕ ꯃꯇꯝꯗ ꯑꯩꯈꯣꯏꯒꯤ ꯁ꯭ꯇꯣꯜ ꯁ꯭ꯇꯣꯜ ꯍꯥꯏꯇꯥꯔꯦꯀꯣ ꯁ꯭ꯇꯣꯜ ꯃꯌꯥꯝ ꯐꯝꯃꯒ ꯍꯥꯏꯗꯤ ꯑꯇꯣꯞꯄ ꯀꯟꯇ꯭ꯔꯤꯗꯒꯤ ꯂꯥꯛꯑꯁꯨ ꯂꯥꯛꯑꯒ ꯍꯥꯏꯗꯤ ꯃꯣꯏꯒꯤ ꯂꯩꯖꯕ ꯄꯣꯠ ꯄꯨꯊꯣꯛꯑꯒ ꯌꯣꯟꯕ ꯑꯗꯒꯤ ꯑꯦꯛꯆꯦꯟ꯭ꯖ ꯇꯧꯅꯕ ꯑꯗꯨꯃꯥꯏꯅ ꯇꯧꯕ ꯐꯦꯁꯇꯤꯕꯦꯜ ꯑꯃꯅꯤ ꯑꯗꯨꯒ ꯑꯩꯈꯣꯏꯒꯤ ꯃꯅꯤꯄꯨꯔꯒꯤ ꯑꯣꯏꯕꯁꯨ ꯃꯌꯥꯝꯃ ꯍꯥꯏꯗꯤ ꯄꯨꯊꯣꯛꯑꯒ ꯑꯩꯈꯣꯏ ꯃꯅꯤꯄꯨꯔꯒꯤ ꯀꯩ ꯀꯩ ꯂꯩꯔꯤ ꯐꯨꯗꯇꯕꯨ ꯑꯣꯏꯔꯣ ꯑꯗꯒꯤ ꯀ꯭ꯂꯣꯠ꯭ꯁꯇꯕꯨ ꯑꯣꯏꯔꯣ ꯑꯗꯒꯤ ꯖ꯭ꯋꯦꯂꯦꯔꯤ ꯀꯩ ꯀꯩ ꯑꯗꯒꯤ ꯐꯣꯔꯦꯟ ꯀꯟꯇ꯭ꯔꯤꯁꯇꯩꯁꯨ ꯃꯣꯏꯗꯒꯤꯗꯨ ꯄꯨꯔꯛꯑꯒ ꯑꯗꯨꯃꯥꯏꯅ ꯑꯦꯛꯆꯦꯟ꯭ꯖ ꯇꯧꯅꯕ ꯑꯣꯔ ꯌꯣꯟꯕ ꯈꯣꯠꯄ ꯑꯗꯨꯃꯥꯏꯅ ꯇꯧꯔꯒ ꯁꯉꯥꯏ ꯐꯦꯁꯇꯤꯕꯦꯜ ꯁꯉꯥꯏꯁꯤꯒꯤ ꯃꯤꯡꯗ ꯄꯥꯡꯊꯣꯛꯄ ꯐꯦꯁꯇꯤꯕꯦꯜ ꯑꯃꯅ ꯑꯗꯨꯒ ꯃꯦꯝꯅ ꯈꯪꯅꯤꯡꯕ ꯑꯇꯣꯞꯄ ꯀꯩ ꯀꯩ ꯂꯩꯕꯤꯒꯦ ꯂꯩꯚꯝꯒꯤꯗꯤ ꯀꯩꯁꯨ ꯋꯥꯅꯤꯡꯉꯥꯏ ꯑꯣꯏꯗꯦ ꯍꯥꯏꯗꯤ ꯑꯇꯣꯞꯄ ꯑꯩꯈꯣꯏꯒꯤ ꯍꯣꯇꯦꯜ ꯃꯌꯥꯝ ꯂꯩ ꯑꯗꯨꯒ ꯍꯧꯖꯤꯛꯇꯤ ꯑꯦꯌꯥꯔꯕꯦꯟꯕꯤ ꯃꯌꯥꯝꯃ ꯀꯩꯅꯣ ꯇꯧꯅꯔꯦꯀꯣ ꯒꯦꯁ ꯍꯥꯎꯁ ꯍꯥꯏꯇꯥꯔꯦ ꯑꯗꯨ ꯑꯗꯨꯃꯥꯏꯅ ꯃꯌꯥꯝ ꯂꯩꯌꯦ ꯑꯗꯣ ꯍꯥꯏꯗꯤ ꯌꯥꯝꯅ ꯑꯗꯨꯝ ꯀꯝꯐꯣꯔꯇꯦꯕꯜ ꯑꯣꯏꯕ ꯑꯗꯒꯤ ꯄ꯭ꯔꯥꯁꯁꯨ ꯑꯗꯨꯝ ꯑꯦꯐꯣꯔꯗꯦꯕꯜ ꯑꯣꯏꯕ ꯉꯥꯛꯇꯅꯦ ꯑꯗꯨꯒꯤꯗꯤ ꯀꯩꯁꯨ ꯌꯥꯝ ꯋꯥꯅꯤꯡꯉꯥꯏ ꯑꯣꯏꯗꯦ ꯑꯗꯨꯒ ꯑꯇꯣꯞꯄ ꯑꯥ ꯑꯥ ꯇꯧꯁꯦ ꯍꯣꯏ ꯇꯧꯁꯦ ꯆꯠꯄ ꯈꯣꯠꯄꯒꯤꯗꯤ ꯀꯩꯁꯨ ꯌꯥꯝ ꯋꯥꯅꯤꯡꯉꯥꯏ ꯂꯩꯇꯦ ꯑꯗꯨꯁꯨ ꯍꯥꯏꯗꯤ ꯑꯩꯈꯣꯏ ꯇ꯭ꯔꯥꯟ꯭ꯁꯄꯣꯔꯇꯦꯁꯟ ꯁꯤꯁꯇꯦꯝꯁꯨ ꯑꯗꯨꯝ ꯍꯥꯏꯗꯤ ꯁꯉꯥꯏ ꯐꯦꯁꯇꯤꯕꯦꯜ ꯃꯇꯝꯗ ꯑꯩꯈꯣꯏꯒꯤ ꯂꯝꯗꯨꯗ ꯆꯠꯅꯕ ꯕꯁ ꯁꯔꯕꯤꯁ ꯇꯧꯕ ꯌꯥꯎꯋꯦ ꯑꯗꯩ ꯀꯦꯕ ꯁꯔꯕꯤꯁꯁꯨ ꯑꯗꯨꯝ ꯐꯖꯅ ꯇꯧꯋꯦ ꯑꯗꯨꯅ ꯀꯩꯁꯨ ꯆꯠꯄꯒꯤꯁꯨ ꯀꯩꯁꯨ ꯋꯥꯅꯤꯡꯉꯥꯏ ꯑꯣꯏꯗꯦ ꯑꯗꯨꯝ ꯀꯦꯕ ꯕꯨꯛ ꯇꯧꯔꯁꯨ ꯌꯥꯏ ꯑꯗꯨꯒ ꯕꯁ ꯐ꯭ꯔꯤꯗ ꯑꯩꯈꯣꯏꯒꯤ ꯒꯕꯔꯃꯦꯟꯅ ꯄꯤꯕꯤꯌꯦ ꯑꯗꯨꯃꯥꯏꯅ ꯇꯧꯋꯦ ꯑꯗꯨꯗꯨꯒ ꯀꯩꯒꯨꯝꯕ ꯍꯥꯏꯗꯤ ꯑꯩꯈꯣꯏ ꯁꯤ ꯃꯅꯤꯄꯨꯔꯒꯤ ꯃꯤ ꯂꯩꯗꯅ ꯃꯅꯤꯄꯨꯔꯒꯤ ꯃꯤ ꯑꯣꯏ ꯇꯥꯔꯁꯨ ꯃꯄꯥꯟꯗ ꯍꯥꯏꯗꯤ ꯃ꯭ꯌꯥꯟꯃꯥꯔꯒꯁꯨ ꯑꯗꯨꯃꯥꯏꯅ ꯑꯦꯌꯥꯔ ꯂꯥꯏꯟꯁꯨ ꯁꯔꯕꯤꯁ ꯇꯧꯋꯦ

ꯍꯣꯏ ꯌꯥꯝ ꯅꯨꯡꯉꯥꯏꯖꯔꯦ